ꯍꯂꯣ ꯑꯩ ꯀꯔꯤ ꯃꯄꯥꯜꯂꯝꯗꯒꯤ ꯂꯥꯛꯄꯅꯦ ꯄꯥꯏꯅꯦꯄꯟ ꯍꯥꯏꯕꯁꯤ ꯑꯦ ꯄꯥꯏꯅꯦꯄꯟ ꯐꯦꯁꯇꯤꯚꯦꯟ ꯌꯦꯡꯕ ꯂꯥꯛꯄꯅꯤ ꯑꯗꯨ ꯄꯥꯏꯅꯦꯄꯜꯁꯤ ꯀꯃꯥꯏꯅ ꯄꯥꯡꯊꯣꯛꯄꯅꯣ ꯑꯩꯁꯦ ꯃꯄꯥꯜꯂꯣꯝ ꯗꯦꯜꯂꯤꯔꯣꯝꯗꯩ ꯂꯥꯛꯄꯅꯦ ꯑꯗꯣ ꯀꯥ ꯚꯔꯥꯁꯨ ꯂꯩꯇꯕ ꯑꯗꯣ ꯀꯥ ꯚꯔꯥ ꯂꯩꯐꯝ ꯆꯥꯐꯝ ꯈꯪꯕ꯭ꯔꯣ ꯑꯝ ꯑꯩꯈꯣꯏ ꯃꯤ ꯇꯔꯥꯔꯣꯝ ꯂꯥꯛꯄꯅꯦ ꯑꯗꯣ ꯑꯩꯈꯣꯏ ꯅꯨꯃꯤꯠ ꯇꯔꯥꯃꯉꯥꯅꯤꯔꯣꯝꯗꯤ ꯂꯩꯒꯗꯕ ꯑꯗꯨꯗꯣ ꯀꯥ ꯚꯔꯥꯗꯨ ꯃꯃꯜ ꯀꯌꯥ ꯑꯣꯏꯔꯤꯅꯣ ꯑꯗꯨꯗꯨꯒ ꯚꯔꯥꯗꯤ ꯆꯥꯎꯕ꯭ꯔꯣ ꯄꯤꯛꯄ꯭ꯔꯣ ꯀꯥꯗꯨ ꯄꯤꯛꯄ꯭ꯔꯣ ꯆꯥꯎꯕ꯭ꯔꯣ ꯑꯗꯨꯁꯨ ꯍꯥꯏꯕ ꯀꯥꯗꯨ ꯇꯣꯉꯥꯟ ꯇꯣꯉꯥꯟꯅ ꯂꯩꯒꯦꯅ ꯇꯤꯛꯀꯦꯠꯁꯨ ꯀꯛꯇ꯭ꯔꯤꯌꯦ ꯑꯗꯨ ꯇꯤꯛꯀꯦꯠꯁꯨ ꯀꯛꯅꯕ ꯑꯝꯇ ꯁꯤꯟꯕꯤꯔꯛꯑꯣ ꯑꯦ ꯑꯍꯟꯁꯨ ꯂꯣꯏꯅ ꯌꯥꯎꯔꯦ ꯑꯉꯥꯡꯁꯨ ꯌꯥꯎꯔꯦ ꯑꯗꯨꯗꯨꯒ ꯂꯥꯛꯀꯦꯅ ꯑꯗꯨ ꯄꯥꯏꯅꯦꯄꯟ ꯐꯦꯁꯇꯤꯚꯦꯟ ꯄꯥꯡꯊꯣꯛꯄꯁꯤꯕꯨ ꯐꯤꯂꯝ ꯏꯁꯇꯥꯔ ꯀꯩꯀꯥ ꯂꯥꯛꯄ꯭ꯔꯣ ꯑꯗꯨꯒ ꯑꯆꯥ ꯑꯊꯛꯅ ꯀꯔꯝ ꯀꯔꯝꯕ ꯌꯣꯜꯂꯤꯅꯣ ꯄꯥꯏꯅꯦꯄꯜꯒꯤ ꯗꯤꯖꯥꯏꯟ ꯀꯩꯀꯩ ꯀꯔꯝ ꯍꯥꯏꯅ ꯇꯧꯕꯅꯣ